ꯃꯐꯝꯗꯨ ꯌꯧꯗ꯭ꯔꯤꯉꯥꯏꯗ ꯆꯥꯅ ꯊꯛꯅꯕ ꯈꯔ ꯑꯃꯁꯨ ꯄꯨꯏ ꯑꯗꯨꯒ ꯌꯧꯔꯒ ꯃꯐꯝꯗꯨ ꯌꯧꯔꯒ ꯆꯥꯅꯕ ꯈꯔ ꯑꯃꯒ ꯄꯨꯏ ꯆꯠꯄ ꯃꯇꯝꯁꯤꯗ ꯑꯩꯒꯤ ꯏꯃꯥꯟꯅꯕ ꯑꯩꯒ ꯌꯥꯝꯅ ꯂꯨꯅ ꯇꯤꯅꯕ ꯏꯃꯥꯟꯅꯕ ꯑꯅꯤꯒ ꯑꯩꯒ ꯕꯨꯂꯦꯠꯁꯤꯗ ꯇꯣꯡꯉꯒ ꯆꯠꯂꯤ ꯔꯥꯏꯠ ꯆꯠꯄꯁꯤꯗ

ꯃꯇꯝꯗꯨ ꯌꯥꯝꯅ ꯄꯥꯝꯃꯨꯏꯀꯣ ꯏꯇꯥꯎ ꯌꯥꯝ ꯅꯨꯡꯉꯥꯏꯕꯅꯤꯀꯣ ꯍꯥꯏꯅ ꯏꯃꯥꯟꯅꯕ ꯑꯅꯤꯗꯨꯗ ꯃꯕꯥꯟꯅꯤꯕꯨ ꯑꯩꯅ ꯊꯦꯡꯅꯕ ꯃꯇꯝꯗ ꯑꯗꯨꯝ ꯍꯥꯏ ꯃꯣꯏꯅꯁꯨ ꯍꯥꯏꯔꯛꯏ ꯅꯨꯡꯉꯥꯏꯕꯅꯦ ꯏꯇꯥꯎ ꯃꯇꯝꯗꯣ ꯑꯃꯨꯛ ꯍꯟꯅ ꯂꯥꯛꯂꯔꯣꯏꯀꯣ ꯏꯇꯥꯎ ꯑꯅ ꯃꯣꯏꯅ ꯍꯥꯏꯔꯛꯏ ꯑꯗꯨꯗ ꯔꯥꯏꯠ ꯆꯠꯄ ꯃꯇꯝꯗ ꯆꯥꯅ ꯊꯛꯅꯕ ꯑꯗꯨꯛꯀꯤ ꯃꯇꯤꯛ ꯑꯦꯔꯦꯟꯖ ꯇꯧꯔꯒ ꯄꯨꯏ

ꯄꯨꯟꯅ ꯑꯗꯨꯝ ꯍꯥꯞꯃꯤꯟꯅꯩ ꯆꯥꯔꯝꯗꯥꯏꯗꯁꯨ ꯑꯗꯨꯝ ꯄꯨꯟꯅ ꯕꯦꯒꯇꯨ ꯂꯧꯊꯣꯛꯑꯒ ꯑꯗꯨꯝ ꯆꯥꯃꯤꯟꯅꯩ

ꯆꯠꯃꯤꯟꯅꯅꯕ ꯏꯃꯥꯟꯅꯕ ꯈꯔ ꯑꯃꯁꯨ ꯍꯥꯏꯁꯤ ꯒꯥꯔꯤ ꯂꯩꯕ ꯈꯔ ꯑꯃ ꯍꯥꯏꯁꯤ ꯑꯗꯨꯒ ꯑꯃꯨꯛꯀ ꯍꯜꯂꯒ ꯆꯠꯁꯤ ꯏꯇꯥꯎꯑꯅ ꯑꯃꯨꯛꯀ ꯍꯜꯂꯒ ꯆꯠꯁꯤ ꯏꯇꯥꯎ ꯑꯅ ꯍꯥꯏꯒꯦꯑꯅ ꯈꯜꯂꯤ ꯄꯩꯁꯥꯁꯤ ꯈꯔ ꯇꯥꯜꯂꯒ ꯕꯥꯏꯛ ꯑꯃ ꯂꯩꯔꯒ ꯑꯃꯨꯛꯀ ꯍꯜꯂꯒ ꯆꯠꯀꯦꯅ ꯈꯜꯂꯤ ꯑꯩꯒꯤ ꯋꯥꯈꯟꯗꯁꯨ ꯑꯃꯨꯛ ꯍꯜꯂꯒ ꯕꯥꯏꯛ ꯑꯃꯗꯤ ꯂꯩꯒꯦꯅ ꯑꯩꯒꯤ ꯋꯥꯈꯟꯗ ꯈꯜꯂꯤ ꯂꯩꯔꯒ ꯕꯥꯏꯛ ꯑꯗꯨ ꯇꯣꯡꯉꯒ ꯑꯃꯨꯛ ꯔꯥꯏꯠ ꯆꯠꯁꯤ ꯏꯇꯥꯎꯑꯅ ꯃꯌꯥꯝꯗꯁꯨ ꯍꯥꯏꯒꯦꯅ ꯈꯜꯂꯤ ꯑꯩꯒꯤ ꯕꯥꯏꯛꯇꯨ ꯂꯩꯔꯕ ꯃꯇꯨꯡꯗ ꯃꯈꯣꯏꯒꯤꯁꯨ ꯂꯩꯔꯣ ꯑꯗꯨꯒ ꯄꯨꯟꯅ ꯆꯠꯃꯤꯟꯅꯁꯤꯑꯅ ꯍꯥꯏꯒꯦꯅ ꯈꯜꯂꯤ ꯑꯩꯒꯤ ꯋꯥꯈꯟꯗ ꯑꯗꯨꯅꯤ ꯄꯨꯟꯁꯤꯒꯤ ꯋꯥꯔꯤ ꯍꯥꯏꯕꯁꯦ ꯌꯥꯝꯅ ꯅꯨꯡꯉꯥꯏ ꯔꯥꯏꯠ ꯆꯠꯈꯤꯕꯗꯨ